ꯑꯩꯒꯤ ꯆꯥꯛꯈꯨꯝꯗ ꯂꯩꯕ ꯀꯣꯜꯂꯤꯛꯁꯤꯡ ꯑꯗꯨꯗꯤ ꯆꯐꯨ ꯀꯨꯀꯔ ꯄꯨꯈꯝ ꯇꯦꯡꯒꯣꯠ ꯒ꯭ꯂꯥꯁ ꯆꯥꯝꯃꯁ ꯃꯩꯆꯞ ꯈꯥꯕꯩ ꯒ꯭ꯌꯥꯁ ꯁꯤꯂꯤꯟꯗꯔ ꯔꯦꯛ ꯑꯁꯤꯅꯆꯤꯡꯕꯅꯤ ꯀꯨꯀꯔꯒꯤ ꯁꯤꯖꯤꯟꯅꯐꯝꯅ ꯊꯕꯛ ꯑꯃ ꯀꯔꯤ ꯑꯃ ꯆꯠꯂꯝꯗꯥꯏꯗ ꯆꯥꯛ ꯏꯟꯖꯥꯡ ꯅꯪꯉꯛꯇꯕ ꯃꯇꯝꯗ ꯀꯨꯀꯔꯗ ꯊꯣꯡꯒꯠꯂꯒ ꯁꯤꯇꯤ ꯑꯃ ꯑꯅꯤ ꯀꯥꯝꯕ ꯃꯇꯝꯗ ꯆꯥꯛ ꯑꯗꯨꯝ ꯐꯔꯦ ꯄꯨꯛꯈꯝ ꯆꯥꯛ ꯊꯤꯕ ꯆꯥꯕꯗ ꯁꯤꯖꯟꯅꯩ ꯆꯐꯨ ꯆꯥꯛ ꯊꯣꯡꯕ ꯑꯇꯩ ꯏꯁꯤꯡ ꯁꯥꯍꯟꯕ ꯀꯩꯀꯩꯗ ꯁꯤꯖꯟꯅꯩ ꯈꯥꯕꯩ ꯆꯥꯛ ꯂꯣꯏꯔꯒ ꯆꯥꯛ ꯊꯤꯕ ꯃꯇꯝꯗ ꯁꯤꯖꯟꯅꯩ ꯃꯩꯆꯞ ꯉꯥꯔꯤ ꯂꯧꯕ ꯃꯇꯝꯗ ꯁꯤꯖꯟꯅꯩ ꯒ꯭ꯌꯥꯁ ꯆꯥꯛ ꯊꯣꯡꯕ ꯃꯇꯝꯗ ꯁꯤꯖꯟꯅꯩ